ꯑꯩꯅ ꯑꯈꯟꯅꯅ ꯏꯃꯣꯁꯅꯦꯜꯂꯤ ꯏꯊꯤꯜ ꯌꯥꯝꯅ ꯄꯤꯕ ꯅꯠꯇ꯭ꯔꯒꯅ ꯅꯨꯡꯒꯤ ꯋꯥ ꯌꯥꯝꯅ ꯆꯦꯜꯂꯤ ꯍꯥꯏꯅ ꯈꯟꯕ ꯒꯦꯝꯗꯤ ꯁꯥꯟꯅꯕ ꯌꯥꯎꯈ꯭ꯔꯦ ꯑꯩꯅ ꯁꯥꯟꯅꯈꯤꯕ ꯒꯦꯝꯗꯨꯗꯤ ꯇꯥꯏꯀꯨꯟꯗꯣ ꯃꯁꯥꯟꯅꯅꯤ ꯑꯩꯈꯣꯏꯅ ꯁꯥꯟꯅꯕꯗ ꯌꯥꯝꯅ ꯏꯁꯥꯗ ꯀꯥꯟꯅ ꯍꯜꯂꯤꯏꯁꯥ ꯏꯎꯁꯨ ꯐꯍꯜꯂꯤ ꯍꯥꯟꯅꯗꯒꯤ ꯂꯩꯔꯛꯂꯕ ꯃꯁꯥꯟꯅ ꯑꯃꯅꯤ ꯃꯁꯤꯒꯤ ꯃꯁꯥꯟꯅꯅ ꯑꯁꯤ ꯏꯁꯥ ꯉꯥꯛꯊꯣꯛꯄꯗ ꯌꯥꯝꯅ ꯐꯍꯜꯂꯤ ꯍꯥꯟꯅꯒꯤ ꯑꯍꯜ ꯂꯃꯟꯁꯤꯡꯅ ꯂꯥꯟꯒꯨꯝꯕꯗ ꯑꯃꯗꯤ ꯃꯈꯣꯏꯅ ꯅꯨꯡꯉꯥꯏꯕ ꯑꯣꯏꯅ ꯁꯥꯟꯅꯕꯗ ꯌꯥꯝꯅ ꯁꯤꯖꯤꯟꯅꯕ ꯃꯁꯥꯟꯅ ꯑꯃꯅꯤ ꯃꯁꯤ ꯁꯤꯖꯤꯟꯅꯕꯗ ꯃꯤꯅ ꯑꯩꯈꯣꯏꯗ ꯑꯐꯠꯇꯕ ꯇꯧꯔꯛꯄ ꯅꯠꯇ꯭ꯔꯒꯅ ꯑꯩꯈꯣꯏꯗ ꯑꯦꯇꯦꯛ ꯇꯧꯔꯛꯄꯗ ꯐꯥꯎꯕ ꯉꯥꯛꯊꯣꯛꯄ ꯉꯝꯕꯒꯤ ꯄꯥꯡꯒꯜ ꯌꯥꯎꯕ ꯉꯝꯕ ꯃꯁꯥꯟꯅ ꯑꯃ ꯊꯣꯛꯍꯜꯂꯤ ꯃꯁꯤꯒꯤ ꯃꯁꯥꯟꯅ ꯑꯁꯤꯅ ꯑꯩꯈꯣꯏꯒꯤ ꯏꯁꯥ ꯏꯎꯗꯒꯤ ꯆꯤꯡꯕ ꯑꯩꯈꯣꯏꯒꯤ ꯍꯛꯆꯥꯡꯒꯤ ꯁꯔꯨ ꯁꯔꯥꯡ ꯅꯥꯕ ꯑꯃꯗꯤ ꯑꯇꯩ ꯃꯈꯜ ꯀꯌꯥꯒꯤ ꯃꯑꯣꯡꯁꯤꯡ ꯀꯌꯥ ꯑꯃ ꯇꯥꯛꯄꯤꯗꯨꯅ ꯑꯩꯈꯣꯏꯒꯤ ꯏꯁꯥꯕꯨ ꯌꯥꯝꯅ ꯅꯨꯡꯉꯥꯏꯍꯟꯅ ꯊꯝꯍꯜꯂꯤ